ꯔꯣꯠꯅꯤ ꯌꯦꯁꯃꯦꯟ ꯑꯦꯅꯤꯀꯥ ꯃꯣꯂꯤꯀꯔꯇꯤꯁ ꯂꯤꯁ ꯀꯔꯇꯤꯁ ꯔꯥꯏꯐꯜ ꯔꯣꯖꯔꯁ ꯀ꯭ꯔꯤꯁꯇꯤ ꯁꯣꯔꯠꯇꯟ ꯑꯦꯗꯥꯝ ꯀꯣꯞꯁꯤ ꯁꯦꯟꯗ꯭ꯔꯥ ꯋꯦꯌꯔ ꯀꯦꯊꯦ ꯖꯣꯟꯁ ꯆꯥꯔꯂꯣꯠ ꯃꯦꯁꯔ ꯂꯦꯛꯁꯤꯁꯄꯨꯔ ꯄ꯭ꯂꯦꯡꯁꯤ ꯃꯂꯟ ꯃꯥꯏꯀꯦꯜ ꯖꯦꯛꯀꯤꯟꯁ ꯂꯤꯂꯤ ꯔꯣꯖꯔꯁ ꯖꯤꯟ ꯆꯥꯠꯃꯦꯟ ꯑꯦꯟꯖꯦꯂꯁ ꯄꯨꯔ ꯖꯦꯔꯦꯃꯤ ꯁꯣꯔꯇꯟ ꯔꯣꯗꯤꯞ ꯄꯋꯥꯟ ꯑꯦꯟꯗꯤ ꯃꯣꯔ ꯔꯤꯖꯂꯤꯟ ꯗꯦꯕꯤꯖꯦꯟꯀꯤꯟꯁ ꯀꯦꯔꯟ ꯗꯤꯛꯅꯟ ꯑꯦꯃꯂꯤꯌꯥ ꯔꯣꯖꯔꯁ ꯂꯣꯔꯦꯟꯁ ꯅꯦꯜ ꯃꯥꯔꯇꯤꯟ ꯖꯄꯦꯟ ꯑꯦꯕꯤꯁ ꯄꯨꯔ ꯁꯥꯏꯃꯟ ꯍꯣꯞꯀꯤꯟꯁ ꯃꯥꯛꯁꯄꯨꯔ ꯈ꯭ꯔꯤꯁꯇꯣꯝꯀꯤꯟꯁ ꯇ꯭ꯔꯦꯁꯤꯌꯥ ꯒꯨꯠꯖꯥꯜ ꯁꯥꯗꯤꯕꯔꯅꯦꯠ ꯐ꯭ꯔꯦꯌꯥ ꯋꯥꯠꯁ ꯂꯨꯁꯤ ꯕ꯭ꯔꯨꯅꯔ ꯑꯦꯕꯤꯀꯔꯇꯤꯁ ꯕ꯭ꯔꯌꯥꯟ ꯇꯥꯂꯔ ꯕꯤꯕꯥ ꯒ꯭ꯔꯤꯟ ꯖꯣꯟ ꯕꯔꯅꯦꯠ ꯀ꯭ꯔꯤꯁꯕꯨꯠ ꯀ꯭ꯔꯤꯁ ꯀꯨꯆꯥꯜ ꯀ꯭ꯔꯤꯁ ꯆꯦꯞꯃꯟ ꯁꯨ ꯇꯦꯜꯂꯔ ꯍꯦꯔꯤ ꯄꯦꯕꯟ ꯂꯦꯌꯥ ꯀꯔꯇꯤꯁ ꯒ꯭ꯔꯦꯍꯟ ꯖꯣꯟꯁ ꯀ꯭ꯂꯤꯞ ꯋꯤꯔ ꯔꯣꯁꯤ ꯃꯦꯛꯀꯂꯟ ꯀꯦꯔꯤ ꯋꯨꯠꯂꯤ ꯕꯦꯔꯤ ꯋꯨꯠꯂꯤ ꯍꯣꯠ ꯊꯣꯃꯁ ꯑꯦꯗ꯭ꯔꯤꯟ ꯊꯣꯃꯁ ꯑꯦꯂꯦꯛꯁ ꯀꯣꯊꯔ ꯖꯨꯂꯤ ꯋꯨꯠꯂꯤ ꯑꯦꯂꯤꯁ ꯋꯦꯞꯁꯇꯔ ꯑꯦꯟꯖꯦꯂꯤ ꯁꯔꯠ ꯔꯦꯞ ꯕꯦꯛ ꯕꯦꯛꯀꯤ ꯕꯦꯕꯟ ꯄ꯭ꯔꯤꯁꯇꯣꯞ ꯖꯦꯟꯀꯤꯟꯁ ꯑꯦꯕꯤꯒꯤꯜ ꯐꯣꯜꯅꯔ ꯁꯦꯟꯊꯤꯅ꯭ꯌꯣꯃꯟ ꯀ꯭ꯔꯤꯁꯤ ꯀ꯭ꯂꯦꯝꯁꯟ ꯗꯦꯞꯁꯥꯔꯠ ꯂꯤꯟ ꯒ꯭ꯔꯤꯐ ꯃꯥꯏꯛ ꯒ꯭ꯔꯤꯐ ꯃꯤꯁꯇ꯭ꯔꯦꯁ ꯃꯦꯛꯗꯦꯕꯤꯠ ꯑꯦꯂꯦꯟ ꯒꯦꯀꯔ ꯍꯦꯂꯔꯤ ꯃꯦꯟꯁꯔ ꯗꯦꯕꯅꯤꯃꯨꯔ ꯕ꯭ꯔꯦꯟꯗꯦ ꯏꯁꯀꯣꯠ ꯑꯦ ꯖꯦ ꯍꯦꯟꯇꯟ ꯑꯣꯂꯦ ꯍꯦꯟꯇꯟ ꯀꯦꯊ꯭ꯔꯤꯟ ꯀꯦꯝꯕꯜ ꯆꯔꯂꯤꯛ ꯗꯦꯕꯤꯁ ꯖꯦꯅꯤꯁ ꯃꯦꯛꯗꯣꯅꯜ ꯑꯦꯂꯦꯛꯁ ꯕ꯭ꯔꯨꯅꯔ ꯑꯦꯟꯅ꯭ꯌꯥ ꯗꯤꯝꯕ꯭ꯂꯦ ꯍꯤꯂꯔꯤ ꯕ꯭ꯔꯥꯎꯟ ꯅꯥꯎꯃꯤ ꯍꯦꯟꯇꯟ ꯕ꯭ꯔꯦꯠꯂꯤ ꯀꯣꯞꯁꯤ ꯏꯁꯀꯣꯠ ꯃꯦꯁꯔ ꯆꯥꯔꯂꯤꯁ ꯅꯦꯜ ꯃꯥꯔꯀꯁ ꯗꯤꯝꯕ꯭ꯂꯤ ꯀꯦꯊ꯭ꯔꯤꯟ ꯔꯦꯗꯤꯡ